ꯀꯛꯆꯤꯡꯒꯤ ꯖꯤꯂꯥꯗ ꯃꯄꯨꯡ ꯑꯣꯏꯕ ꯄ꯭ꯔꯖꯥꯅ ꯁꯦꯜ ꯊꯣꯛꯄ ꯌꯥꯕ ꯊꯕꯛ ꯇꯧꯔꯤꯕꯁꯤꯡ ꯍꯥꯏꯔꯒꯗꯤ ꯌꯦꯟ ꯉꯥꯅꯨ ꯂꯣꯏꯕ ꯑꯣꯛ ꯂꯣꯏꯕ ꯑꯆꯥꯔ ꯁꯦꯝꯕ ꯉꯥꯒꯤ ꯐꯥꯝꯅꯆꯤꯡꯕ ꯇꯧꯕ ꯂꯣꯏꯅ ꯂꯣꯏꯅꯅ ꯂꯧꯎ ꯁꯤꯡꯎꯕꯒꯤ ꯊꯕꯛꯁꯤꯡꯁꯤꯅ ꯃꯄꯨꯡ ꯑꯣꯏꯕ ꯁꯤꯟꯐꯝ ꯑꯣꯏꯅ ꯇꯧꯋꯤ ꯄ꯭ꯔꯖꯥ ꯈꯔ ꯑꯃꯗꯤ ꯃꯁꯥꯒꯤ ꯁꯦꯟꯊꯣꯛ ꯂꯝꯕꯤ ꯃꯁꯥꯅ ꯌꯦꯡꯖꯕꯁꯨ ꯌꯥꯎꯔꯤ ꯈꯔ ꯑꯃꯅ ꯁꯔꯀꯥꯔꯒꯤ ꯊꯕꯛ ꯇꯧꯕꯁꯨ ꯌꯥꯎꯔꯤ ꯑꯅꯤꯃꯛ ꯈꯔ ꯈꯔ ꯂꯣꯏꯅꯉꯥꯏꯒꯤ ꯇꯧꯅꯩ ꯑꯗꯨꯒ ꯃꯁꯥꯒꯤ ꯁꯦꯟꯊꯣꯛꯅ ꯍꯦꯟꯅ ꯂꯩꯅꯅꯕꯁꯨ ꯍꯣꯠꯅꯕꯁꯨ ꯌꯥꯎꯔꯤ ꯑꯩꯈꯣꯏꯒꯤ ꯀꯛꯆꯤꯡꯗ ꯁꯦꯟ ꯊꯣꯛꯇꯕ ꯑꯃꯁꯨꯡ ꯊꯕꯛ ꯐꯪꯗꯕ ꯃꯤꯒꯤ ꯃꯁꯤꯡ ꯑꯁꯨꯛꯀꯤ ꯃꯇꯤꯛ ꯂꯩ ꯍꯥꯏꯅ ꯈꯜꯂꯤ ꯃꯁꯤ ꯑꯆꯨꯝꯕꯅꯤ ꯃꯁꯤꯒꯤ ꯑꯋꯥꯕꯁꯤ ꯀꯣꯛꯍꯟꯒꯦ ꯍꯥꯏꯔꯒꯗꯤ ꯊꯕꯛ ꯏꯪꯈꯥꯡ ꯂꯧꯕ ꯃꯇꯝꯗ ꯒꯕꯔꯃꯦꯟꯅ ꯀꯔꯞꯁꯟ ꯌꯥꯎꯗꯅ ꯁꯦꯡꯅ ꯊꯕꯛ ꯈꯟꯕꯤꯕ ꯂꯣꯏꯅꯅ ꯂꯥꯏꯔꯤꯛ ꯇꯝꯕꯤꯔꯛꯄ ꯃꯇꯝꯗ ꯚꯣꯀꯦꯁꯟꯅꯦꯜ ꯀꯣꯔꯁ ꯍꯥꯞꯤꯟꯗꯨꯅ ꯃꯁꯥꯅ ꯃꯁꯥꯕꯨ ꯊꯕꯛ ꯄꯤꯕ ꯉꯝꯅꯅꯕꯒꯤ ꯂꯝꯕꯤꯁꯨ ꯇꯥꯛꯄꯤꯔꯛꯄꯁꯤ ꯃꯊꯧ ꯇꯥꯏ